ꯑꯩꯈꯣꯏꯒꯤ ꯃꯐꯝ ꯑꯁꯤꯗ ꯁꯥꯕ ꯃꯔꯨꯑꯣꯏꯕ ꯀꯥꯂꯥꯒꯤ ꯃꯑꯣꯡ ꯈꯔ ꯑꯃꯁꯨꯡ ꯈꯨꯠꯁꯥ ꯍꯩꯕꯒꯤ ꯊꯕꯛꯁꯤꯡ ꯈꯔ ꯍꯥꯏꯌꯣ ꯍꯥꯏꯕ ꯇꯥꯔꯒꯗꯤ ꯆꯐꯨ ꯁꯥꯕ ꯀꯧꯅꯥ ꯁꯥꯕ ꯑꯗꯨꯒ ꯂꯥꯏꯒꯤ ꯃꯨꯔꯇꯤ ꯁꯥꯕ ꯑꯁꯤꯅꯆꯤꯡꯕꯅꯤ ꯑꯇꯣꯞꯄꯁꯨ ꯂꯩ ꯑꯗꯨꯕꯨ ꯃꯔꯨ ꯑꯣꯏꯅ ꯃꯔꯨꯑꯣꯏꯕ ꯁꯤꯟꯐꯝꯁꯤꯡ ꯑꯣꯏꯅ ꯇꯧꯅꯩ ꯑꯗꯨꯒ ꯆꯐꯨ ꯁꯥꯕ ꯃꯇꯝꯗ ꯃꯅꯤꯄꯨꯔꯗ ꯁꯥꯔꯤꯕ ꯆꯐꯨ ꯑꯁꯤ ꯆꯐꯨ ꯁꯥꯅꯕ ꯏꯁꯄꯤꯅꯤꯡ ꯍꯨꯏꯜ ꯑꯗꯨ ꯌꯥꯎꯗꯅ ꯁꯥꯏ ꯍꯥꯏꯕꯗꯤ ꯈꯨꯠꯅ ꯈꯛꯇ ꯐꯖꯅ ꯁꯦꯝꯃꯒ ꯁꯥꯏ ꯑꯗꯨꯕꯨ ꯁꯥꯕ ꯃꯇꯝꯗ ꯏꯁꯄꯤꯅꯤꯡ ꯌꯥꯎꯔꯒ ꯁꯥꯔꯤꯕ ꯏꯁꯄꯤꯅꯤꯡ ꯍꯨꯏꯜ ꯌꯥꯎꯅ ꯁꯥꯔꯤꯕ ꯆꯐꯨ ꯑꯗꯨꯗꯒꯤ ꯍꯟꯊꯗꯅ ꯃꯑꯣꯡ ꯐꯖꯅ ꯑꯗꯨꯝ ꯁꯥꯏ ꯌꯦꯡꯅꯕ ꯃꯇꯝꯗ ꯏꯁꯄꯤꯅꯤꯡ ꯌꯥꯎꯕ ꯏꯁꯄꯤꯅꯤꯡ ꯍꯨꯏꯜ ꯌꯥꯎꯕꯗꯨꯒ ꯏꯁꯄꯤꯅꯤꯡ ꯌꯥꯎꯗꯕꯁꯤꯒ ꯑꯗꯨꯝ ꯍꯥꯏꯐꯦꯠ ꯃꯥꯅꯩ ꯑꯗꯨꯒ ꯑꯇꯣꯞꯄ ꯀꯥꯂꯥ ꯑꯃꯗꯤ ꯀꯧꯅꯥ ꯁꯥꯕ ꯑꯁꯤꯅꯤ ꯀꯧꯅꯥ ꯁꯥꯕ ꯑꯁꯤꯁꯨ ꯃꯅꯤꯄꯨꯔꯒꯤ ꯑꯇꯣꯞꯄ ꯃꯐꯝꯗ ꯃꯅꯤꯄꯨꯔ ꯅꯠꯇꯕ ꯑꯇꯣꯞꯄ ꯃꯐꯝꯁꯤꯡꯗ ꯐꯪꯗꯦ ꯀꯧꯅꯥ ꯁꯥꯕ ꯍꯥꯏꯕꯁꯤ ꯃꯅꯤꯄꯨꯔꯒꯤ ꯑꯣꯏꯕ ꯃꯅꯤꯄꯨꯔ ꯈꯛꯇꯒꯤ ꯑꯣꯏꯕ ꯊꯕꯛ ꯑꯃ ꯑꯣꯏ ꯑꯗꯨꯒ ꯃꯅꯤꯄꯨꯔꯗ ꯁꯥꯔꯤꯕ ꯀꯧꯅꯥ ꯁꯥꯔꯤꯕ ꯃꯑꯣꯡ ꯑꯁꯤꯗ ꯐꯖꯅ ꯍꯛꯑꯒ ꯑꯃꯁꯤꯡ ꯏꯝꯕ꯭ꯔꯣꯏꯗꯔꯤ ꯇꯧꯕ ꯈꯨꯠꯅ ꯈꯛꯇ ꯁꯦꯝꯕ ꯑꯣꯏ ꯃꯁꯤꯗ ꯃꯦꯆꯤꯟꯒꯤ ꯊꯕꯛ ꯑꯃꯠꯇ ꯌꯥꯎꯗꯦ ꯑꯗꯨꯒ ꯑꯇꯣꯞꯄ ꯃꯐꯝꯗ ꯁꯥꯗꯕ ꯃꯔꯝꯅ ꯑꯇꯣꯞꯄ ꯂꯝꯁꯤꯡꯅꯁꯨ ꯃꯁꯤꯕꯨ ꯌꯥꯝꯅ ꯄꯥꯝꯅꯩ ꯑꯗꯨꯒ ꯂꯥꯏꯒꯤ ꯌꯦꯛ ꯈꯣꯠꯄꯒꯤ ꯍꯥꯏꯔꯒꯗꯤ

ꯃꯅꯤꯄꯨꯔꯗ ꯌꯦꯛꯏꯕꯁꯤꯡ ꯑꯁꯦ ꯃꯅꯤꯄꯨꯔꯒꯤ ꯂꯥꯏ ꯍꯥꯛꯇꯛꯀꯤ ꯃꯅꯤꯄꯨꯔꯒꯤ ꯄꯨꯋꯥꯔꯤꯒ ꯃꯔꯤ ꯂꯩꯅꯕ ꯌꯥꯝꯅ ꯌꯦꯛꯏ ꯑꯃꯁꯨꯡ ꯍꯛꯄ ꯈꯣꯠꯄ ꯍꯥꯏꯕꯗꯤ ꯃꯨꯔꯇꯤ ꯁꯥꯕꯗꯁꯨ ꯃꯅꯤꯄꯨꯔꯒꯤ ꯄꯨꯋꯥꯔꯤꯒꯤ ꯑꯃꯁꯨꯡ ꯂꯥꯏ ꯍꯥꯛꯇꯛꯀꯤ ꯋꯥꯔꯤꯗ ꯕꯦꯖ ꯇꯧꯔꯒ ꯑꯌꯥꯝꯕ ꯁꯦꯝꯃꯤ ꯁꯥꯏ ꯍꯛꯏ